ꯑꯣ ꯑꯩꯈꯣꯏ ꯅꯨꯠ ꯀꯂꯥꯡ ꯀꯩꯊꯦꯜꯁꯤꯗ ꯀꯣꯏꯕꯤꯔꯛꯄꯕꯨ ꯀꯔꯤ ꯀꯔꯤ ꯂꯧꯖꯅꯤꯡꯒꯦ

ꯑꯩꯈꯣꯏ ꯁꯤꯗꯗꯤ ꯑꯦꯟꯁꯥꯡ ꯅꯥꯄꯤꯗꯒꯤ ꯍꯧꯔꯒ ꯐꯤꯔꯣꯟꯒꯤ ꯄꯣꯠ ꯆꯩ ꯗꯔꯀꯥꯔ ꯅꯨꯡ ꯑꯣꯏꯕ ꯆꯪꯗ ꯌꯥꯗꯕ ꯄꯣꯠ ꯆꯩ ꯈꯨꯗꯤꯡꯃꯛ ꯂꯣꯏꯅ ꯐꯪꯒꯅꯤꯌꯦ ꯑꯥ ꯀꯔꯤꯗ ꯍꯥꯟꯅ ꯌꯦꯡꯁꯤꯒꯦ ꯑꯣ ꯃꯅꯥ ꯃꯁꯤꯡꯁꯦ ꯃꯥꯏꯔꯦꯜ ꯂꯩꯔꯦ ꯑꯗꯒꯤ ꯍꯧꯖꯤꯛ ꯑꯩꯈꯣꯏ ꯃꯇꯝ ꯅꯠꯇ꯭ꯔꯒꯁꯨ ꯎꯁꯣꯏ ꯑꯗꯨꯝ ꯄꯨꯊꯣꯛꯆꯩ ꯑꯗꯒꯤ ꯃꯅꯥ ꯃꯁꯤꯡ ꯍꯩꯕꯥ ꯃꯅꯥ ꯑꯗꯒꯤ ꯈꯣꯡꯗ꯭ꯔꯨꯝ ꯑꯗꯒꯤ ꯋꯥꯇꯔꯃꯦꯂꯟ

ꯃꯅꯨꯡꯗ ꯂꯩꯌꯦ ꯌꯣꯡꯆꯥꯛ ꯑꯦ ꯌꯣꯡꯆꯥꯛꯁꯦ ꯆꯥꯝꯃꯥꯗ ꯂꯨꯄꯥ ꯍꯧꯖꯤꯛꯇꯤ ꯈꯤꯇꯪ ꯇꯥꯡꯈꯠꯂꯦꯕꯀꯣ ꯆꯥꯝꯃꯗ ꯂꯨꯄꯥ ꯆꯥꯝꯃꯔꯤ ꯄꯤꯕꯗꯒꯤꯅ ꯂꯤꯁꯤꯡ ꯑꯃ ꯄꯤꯕ ꯐꯥꯎ ꯂꯩꯌꯦꯕ ꯑꯩꯈꯣꯏꯒꯤ ꯁꯤꯡꯔ꯭ꯎ ꯌꯣꯡꯆꯥꯛ ꯑꯣꯏ ꯀ꯭ꯔꯏꯑꯣꯏ ꯇꯧꯕꯁꯤꯅ ꯂꯨꯄꯥ ꯆꯍꯨꯝ ꯌꯥꯡꯈꯩꯒ ꯄꯤꯌꯦ ꯆꯥꯝꯃꯔꯤꯒ ꯑꯗꯨꯒ ꯈꯔ ꯇꯣꯡꯕ ꯌꯥꯝ ꯇꯣꯡꯉꯕ ꯏꯔꯣꯟꯕꯗ ꯑꯗꯨꯝ ꯆꯞ ꯆꯥꯅ ꯍꯥꯎꯔꯕ ꯃꯇꯥꯡꯒꯤꯗꯤ ꯆꯃꯥꯄꯜ ꯂꯤꯁꯤꯡ ꯐꯥꯎꯕ ꯄꯤꯕ ꯂꯩ ꯌꯥꯝ ꯐꯖꯕ ꯆꯥꯡꯗ ꯌꯥꯝ ꯂꯩꯇ꯭ꯔꯦꯕꯀꯣ ꯍꯧꯖꯤꯛꯁꯦ ꯌꯣꯡꯆꯥꯛꯁꯦ ꯑꯗꯨꯅ ꯑꯣꯟ ꯀꯣꯜꯗ ꯑꯩꯈꯣꯏꯒꯤ ꯐꯣꯟꯗꯁꯨ ꯑꯗꯨꯝ ꯑꯣꯟꯂꯥꯏꯟ ꯑꯣꯏꯅ ꯑꯗꯨꯝ ꯂꯩꯕꯁꯨ ꯌꯥꯏꯕ ꯀꯁꯇꯃꯔꯁꯤꯡꯁꯦ ꯑꯗꯨꯅ ꯃꯣꯏꯒꯤꯗꯃꯛꯇ ꯑꯣꯏꯅ ꯈꯥꯏꯗꯣꯛꯑꯒ ꯊꯝꯒ꯭ꯔꯕ ꯉꯁꯤꯒꯤ ꯑꯣꯏꯅꯗꯤ ꯏꯕꯨꯡꯉꯣꯅ ꯄꯥꯝꯕꯤ ꯍꯥꯏꯔꯒꯕꯨꯗꯤ ꯑꯩꯈꯣꯏ ꯈꯔ ꯈꯤꯇꯪꯗꯤ ꯈꯥꯏꯕ ꯌꯥꯅꯤ ꯑꯗꯨꯒ ꯍꯧꯖꯤꯛꯀꯤ ꯆꯥꯝꯃꯒꯤ ꯃꯄꯨꯟꯁꯤ ꯑꯣꯏꯅꯗꯤ ꯂꯧꯕꯗꯤ ꯅꯨꯡꯉꯥꯏꯗꯧ ꯃꯥꯟꯗ꯭ꯔꯦꯕꯣ ꯑꯣ ꯀꯔꯤ ꯅꯨꯃꯤꯠꯀꯤ ꯑꯣꯏꯔꯕꯅꯣ ꯑꯗꯨ ꯑꯣꯏꯔꯒꯅ ꯑꯣ ꯑꯗꯨ ꯑꯣꯏꯇꯔꯒꯗꯤ ꯑꯩ ꯍꯌꯦꯡ ꯅꯨꯡꯗꯥꯡ ꯋꯥꯏꯔꯝꯗꯨ ꯑꯗꯨꯝ ꯊꯤꯟꯍꯟꯖꯔꯛꯀꯦ ꯁꯣꯝꯒꯤ ꯑꯦꯗ꯭ꯔꯦꯁꯇ ꯌꯥꯅꯤꯌꯦ ꯑꯣ ꯍꯣꯏ ꯍꯣꯏ ꯌꯦꯡꯉ ꯂꯣꯏꯔꯦ ꯌꯦꯡꯉ ꯂꯣꯏꯔꯦ ꯌꯣꯡꯆꯥꯛ ꯀꯌꯥꯝ ꯂꯧꯒꯗꯕꯅꯣ ꯑꯗꯨꯗꯤ ꯆꯃꯥꯄꯟ ꯄꯤꯕꯗꯣ ꯑꯩ ꯆꯥꯅꯤꯄꯥꯟ ꯆꯥꯅꯤꯄꯥꯟ ꯆꯥꯅꯤꯄꯥꯟꯗ ꯌꯦꯡꯉꯒꯦꯅꯦ ꯑꯇꯣꯡꯕ ꯏꯔꯣꯟꯕꯒꯤ ꯌꯣꯡꯆꯥꯛꯇꯣ ꯑꯥ ꯑꯣ ꯌꯥꯏ ꯌꯥꯏ ꯌꯥꯅꯤ ꯌꯥꯅꯤ ꯍꯌꯦꯡ ꯑꯩꯈꯣꯏ ꯏꯕꯨꯡꯉꯣꯅ ꯂꯥꯛꯄ ꯐꯔꯛ ꯇꯥꯔꯦ ꯍꯥꯏꯔꯒꯁꯨꯅꯦ ꯑꯩꯈꯣꯏꯒꯤ ꯊꯤꯟꯕ ꯊꯤꯟꯕꯒꯤ ꯊꯕꯛ ꯇꯧꯕ ꯃꯤꯁꯤꯡ ꯂꯩꯌꯦꯕꯀꯣ ꯑꯗꯨꯅ ꯃꯣꯏꯗ ꯁꯨꯝ ꯊꯤꯟꯍꯜꯂꯛꯑꯒ ꯗꯦꯂꯤꯕꯔꯤꯒꯤ ꯆꯥꯔꯖ ꯊꯤꯟꯕꯒꯤ ꯑꯥ ꯄꯩꯁꯥ ꯈꯤꯇꯪ ꯄꯤꯕꯤꯔꯒ ꯑꯗꯨꯝ ꯊꯤꯜꯂꯛꯄꯕꯨꯗꯤ ꯌꯥꯅꯤ ꯀꯌꯥꯝ ꯂꯥꯞꯀꯦ ꯏꯕꯨꯡꯉꯣꯒꯤ ꯌꯨꯝꯁꯤꯕꯣ ꯑꯣ ꯌꯥꯝꯅ ꯂꯥꯞꯄꯗꯤ ꯅꯠꯇꯦ ꯑꯗꯨꯗꯤ ꯏꯕꯨꯡꯉꯣꯅ ꯁꯪꯉꯒꯅ ꯁꯨꯝ ꯂꯥꯛꯄꯤꯔꯣ ꯑꯗꯨꯒ ꯁꯪꯉꯣꯏꯗꯧꯕ ꯑꯣꯏꯔꯒꯗꯤ ꯑꯩꯈꯣꯏꯒꯤ ꯃꯇꯝ ꯑꯗꯨꯝ ꯊꯤꯟꯕ ꯌꯥꯅꯤ ꯀꯃꯥꯏꯅ ꯇꯧꯁꯤꯒꯦ ꯃꯅꯨꯡꯗ ꯑꯩꯈꯣꯏꯒꯤ ꯕ꯭ꯔꯣꯀꯣꯂꯤ ꯂꯩꯔꯤ ꯑꯗꯒꯤ ꯀꯣꯕꯤ ꯂꯩꯒꯨꯝꯕ ꯑꯗꯒꯤ ꯒꯥꯖꯔ ꯂꯩ ꯑꯗꯒꯤ ꯀꯣꯕꯤ ꯃꯨꯂꯥ ꯑꯗꯨꯒꯨꯝꯕ ꯂꯩꯔꯤ ꯈꯔ ꯑꯥ ꯕꯦꯂꯦꯟꯗ꯭ꯔꯤꯁꯨ ꯈꯔ ꯂꯩꯔꯤ ꯑꯇꯩꯗꯤ ꯌꯥꯝꯅ ꯂꯩꯇ꯭ꯔꯦ ꯍꯧꯖꯤꯛꯁꯦ ꯄꯣꯠ ꯇꯠꯄ ꯃꯇꯝ ꯑꯣꯏꯕꯒꯤꯅꯦ ꯑꯗꯨꯝ ꯂꯩꯇ꯭ꯔꯦ ꯑꯥꯜꯂꯨ ꯑꯅꯧꯕꯒꯨꯝꯕ ꯑꯥꯜꯂꯨ ꯑꯉꯥꯡꯕ ꯑꯗꯨꯒꯨꯝꯕꯗꯤ ꯑꯗꯨꯝ ꯐꯪꯒꯅꯤ ꯑꯥ ꯊꯧꯗꯣꯛꯀꯤ ꯑꯣꯏꯔꯒꯗꯤ ꯑꯥꯜꯂꯨꯒꯨꯝꯕꯗꯨꯁꯨ ꯗꯔꯀꯥꯔ ꯑꯣꯏꯔꯒꯗꯤ ꯑꯗꯨꯝ ꯍꯥꯏꯕꯤꯔꯛꯑꯣ ꯌꯥꯅꯤ ꯑꯥꯜꯂꯨꯁꯦ ꯑꯉꯥꯡꯕꯗꯣ ꯑꯩꯈꯣꯏ ꯑꯗꯨꯝ ꯃꯌꯥꯝ ꯂꯧꯔꯒꯗꯤ ꯀꯦ ꯖꯤꯗ ꯂꯨꯄꯥ ꯀꯨꯟꯊ꯭ꯔꯥ ꯃꯉꯥꯗ ꯊꯥꯗꯣꯛꯆꯩꯌꯦ ꯑꯥꯜꯂꯨ ꯑꯉꯧꯕꯗꯨꯗꯤ ꯀꯦ ꯖꯤꯗ ꯀꯨꯟ ꯃꯉꯥ ꯀꯨꯟ ꯃꯉꯥ ꯑꯗꯨꯝ ꯊꯥꯔꯦ ꯎꯝ ꯎꯝ ꯍꯣꯏ ꯍꯣꯏ ꯀꯦ ꯖꯤ ꯀꯨꯟ ꯑꯃꯒ ꯑꯉꯥꯡꯕꯁꯤꯗꯤ ꯂꯧꯔꯣꯏꯗꯕ꯭ꯔꯥ ꯀꯃꯥꯏꯅ ꯇꯧꯕꯅꯣ ꯑꯣ ꯑꯣ ꯌꯥꯏ ꯌꯥꯏ ꯑꯣ ꯆꯝꯐꯨꯠꯀꯨꯝꯕ ꯀꯩꯒꯨꯝꯕꯒꯤꯗꯤ ꯃꯥꯏꯔꯦꯟꯒꯨꯝꯕ ꯃꯥꯏꯔꯦꯟ ꯑꯗꯨꯝ ꯐꯪꯒꯅꯤ ꯁꯤꯗꯗꯤ ꯃꯉꯥ ꯇꯔꯨꯛ ꯈꯛ ꯊꯥꯡꯗꯣꯛꯄꯅꯦꯕꯀꯣ ꯑꯩꯅ ꯃꯌꯥꯝ ꯊꯥꯡꯗꯣꯛꯄꯗꯨꯁꯨ ꯁꯨꯝ ꯋꯥꯏꯌꯦꯅ ꯂꯧꯊꯣꯛꯀ ꯂꯧꯁꯤꯟꯒ ꯑꯥ ꯃꯅꯨꯡꯗ ꯑꯗꯨꯝ ꯑꯄꯥꯝꯕ ꯃꯁꯤꯡꯗꯣ ꯑꯗꯨꯝ ꯂꯧꯕ ꯌꯥꯒꯅꯤ ꯀꯦ ꯖꯤ ꯃꯔꯤ ꯃꯉꯥ ꯑꯗꯨꯝ ꯇꯥꯏꯌꯦ ꯑꯣ ꯍꯣꯏ ꯍꯣꯏ ꯑꯗꯨꯗꯤ ꯈꯔ ꯆꯥꯎꯕ ꯐꯖꯕꯁꯦ ꯈꯜꯂꯒ ꯃꯥꯏꯔꯦꯟꯗꯣ ꯀꯦ ꯖꯤꯗ ꯂꯨꯄꯥ ꯀꯨꯟꯊ꯭ꯔꯥ ꯀꯨꯟꯊ꯭ꯔꯥ ꯄꯤꯌꯦ ꯑꯗꯨ ꯄꯨꯂꯞ ꯍꯦꯛꯇ ꯍꯣꯔꯦꯟ ꯊꯥꯡꯒꯠꯂꯒ ꯌꯦꯡꯉꯁꯤꯅꯦ ꯅꯪ ꯑꯍꯨꯝꯗꯨꯗ ꯀꯌꯥ ꯇꯥꯔꯝꯗꯣꯏꯅꯣꯗꯣ ꯀꯤꯂꯣ ꯑꯍꯨꯝꯗꯪ ꯇꯥꯕꯁꯨ ꯌꯥꯎꯏ ꯑꯗꯒꯤ ꯃꯉꯥꯃꯨꯛ ꯑꯗꯨꯝ ꯇꯥꯕꯁꯨ ꯌꯥꯏꯕꯅꯦꯕꯀꯣ ꯑꯗꯨ ꯀꯤꯂꯣ ꯑꯍꯨꯝ ꯃꯔꯤꯁꯦ ꯑꯉꯥꯡꯒꯩꯗ ꯑꯩ ꯊꯥꯡꯒꯠꯍꯜꯂꯒꯦꯅꯦ ꯅꯪꯅ ꯑꯄꯥꯝꯕ ꯑꯍꯨꯝꯗꯣ ꯑꯗꯨꯝ ꯈꯟꯗꯣꯛꯑꯒꯀꯣ ꯑꯗꯨ ꯁꯤꯡꯖꯨꯒꯤ ꯃꯄꯣꯠ ꯀꯔꯤ ꯀꯔꯥꯁꯨ ꯆꯪꯒꯗꯔꯥ ꯀꯃꯥꯏꯅ ꯇꯧꯕꯅꯣ ꯀꯣꯝꯄ꯭ꯔꯦꯛꯁꯦ ꯍꯧꯖꯤꯛꯇꯤ ꯂꯩꯇꯦꯕꯀꯣ ꯑꯥ ꯑꯗꯒꯤ ꯅꯪꯅ ꯊꯝꯕꯗꯁꯨ ꯈꯔ ꯀꯨꯏꯅ ꯈꯔ ꯋꯥꯅꯦꯕ ꯑꯗꯨꯗꯨꯅ ꯀꯔꯤ ꯀꯔꯤ ꯆꯪꯗꯣꯏꯅꯣ ꯅꯪꯑꯇꯣꯞꯄꯗꯣ ꯑꯝꯇ ꯍꯥꯏꯔꯛꯑꯣꯅꯦ ꯑꯥ ꯁꯤꯡꯖꯨꯗ ꯆꯪꯕ ꯃꯥꯒꯤ ꯑꯥ ꯀꯣꯕꯤ ꯂꯩꯔꯦ ꯍꯋꯥꯏ ꯃꯇꯣꯟꯗꯤ ꯈꯤꯇꯪ ꯋꯥꯔꯅꯤ ꯍꯧꯖꯤꯛꯀꯤ ꯃꯇꯝꯁꯤꯗꯀꯣ ꯑꯗꯒꯤ ꯊꯝꯕꯧ ꯑꯩ ꯍꯣꯔꯦꯟ ꯑꯗꯨꯝ ꯊꯝꯕꯧꯗꯣ ꯆꯦꯟꯒ꯭ꯔꯒꯦ ꯑꯗꯒꯤ ꯂꯐꯨ ꯊꯔꯣ ꯑꯃ ꯂꯩꯔꯅꯤ ꯑꯥ ꯅꯪꯒꯤꯁꯦ ꯃꯤ ꯀꯌꯥꯃꯨꯛꯀꯤ ꯑꯣꯏꯗꯣꯏꯅꯣ ꯑꯣ ꯑꯗꯨꯗꯤ ꯑꯩ ꯑꯗꯨꯒ ꯆꯥꯟꯅꯕ ꯎꯝ ꯀꯩꯅꯣꯗꯣ ꯆꯥꯟꯅꯒꯗꯧꯕ ꯆꯥꯡꯗꯣ ꯑꯩ ꯄꯨꯂꯞ ꯑꯣꯏꯅ ꯄꯦꯛ ꯇꯧꯔꯒꯦꯕꯀꯣ ꯑꯗꯨ ꯄꯨꯂꯞ ꯑꯣꯏꯅ ꯄꯦꯛ ꯇꯧꯔꯒꯦ ꯑꯗꯨꯒ ꯅꯪꯒꯤ ꯍꯌꯦꯡ ꯍꯪꯆꯤꯠꯀꯤꯅꯦ ꯍꯥꯏꯗꯥꯏꯅꯦ ꯊꯕꯛꯁꯦ ꯑꯣ ꯑꯗꯨ ꯑꯣꯏꯇꯔꯒꯗꯤ ꯍꯌꯦꯡ ꯑꯌꯨꯛꯁꯦ ꯌꯣꯡꯆꯥꯛ ꯇꯨꯁꯨ ꯀꯩꯁꯨ ꯄꯨꯂꯞ ꯑꯣꯏꯅ ꯂꯧꯅꯅꯕ ꯑꯗꯨꯃꯥꯏꯅ ꯑꯣꯏꯅ ꯁꯤꯜꯂꯁꯤꯔꯥ ꯑꯣ ꯑꯗꯨ ꯅꯪ ꯃꯔꯣꯏ ꯃꯔꯣꯏ ꯃꯔꯥꯡ ꯗꯨꯁꯨꯗꯨꯝ ꯆꯪꯗꯣꯏꯔꯥ ꯀꯃꯥꯏꯅ ꯇꯧꯕꯅꯣ ꯂꯩꯅꯤ ꯂꯩꯅꯤ

ꯎꯝ ꯎꯝ ꯑꯥ ꯅꯥꯀꯨꯞꯄꯤ ꯍꯧꯖꯤꯛꯀꯤ ꯑꯣꯏꯅ ꯂꯩꯇꯕꯅꯦ ꯑꯗꯣ ꯂꯥꯛꯀꯅꯤ ꯅꯪꯒꯤ ꯅꯪꯅꯕ ꯑꯩ ꯑꯗꯨꯝ ꯍꯌꯦꯡ ꯑꯌꯨꯛꯁꯦ ꯅꯪꯅꯕ ꯃꯄꯨꯟ ꯀꯌꯥꯃꯨꯛ ꯆꯪꯗꯣꯏ ꯃꯄꯨꯟ ꯑꯍꯨꯝꯃꯨꯛ ꯆꯪꯒꯗ꯭ꯔꯥ ꯑꯩ ꯑꯗꯨꯝ ꯑꯥ ꯍꯥꯄꯛꯑꯒꯦꯕꯀꯣ ꯐ꯭ꯔꯦꯁ ꯑꯣꯏꯕꯗꯣ ꯑꯗꯨ ꯈꯜꯂꯒ ꯇꯧꯔꯛꯑꯒꯦ ꯑꯥ ꯁꯤꯡ

ꯎꯝ ꯌꯥꯏꯌꯦ ꯌꯥꯏ ꯁꯤꯡ ꯁꯤꯡꯒꯨꯝꯕꯒꯗꯤ ꯀꯃꯥꯏꯅ ꯇꯧꯔꯦ ꯁꯤꯡ ꯎ ꯃꯣꯔꯣꯛ ꯀꯨꯝꯕ

ꯑꯥ ꯌꯥꯏ ꯌꯥꯏ ꯁꯤꯡ ꯂꯩꯔꯦ ꯑꯗꯒꯤꯗꯤ ꯐꯗꯤꯒꯣꯝ ꯑꯃ ꯆꯉꯛꯑꯅꯤꯀꯣ ꯑꯗꯒꯤ ꯀꯔꯤ ꯀꯔꯤ ꯌꯦꯡꯉꯁꯤꯅꯦ ꯎꯝ ꯎꯝ ꯎꯝ ꯍꯥꯞꯄꯒꯦ ꯍꯥꯞꯄꯒꯦ ꯑꯗꯣ ꯅꯪ ꯑꯥ ꯁꯤꯅ ꯃꯅꯥ ꯃꯁꯤꯡꯒꯤ ꯄꯣꯠ ꯑꯣꯏꯔꯦ ꯑꯗꯨꯒ ꯑꯣꯏꯔꯣꯝ ꯊꯪꯕꯗ ꯂꯩꯔꯤ ꯗꯨꯀꯥꯟꯁꯤꯅ ꯑꯩꯈꯣꯏꯒꯤ ꯒ꯭ꯔꯣꯁꯔꯤꯅꯦꯕꯀꯣ ꯑꯗꯨꯒ ꯅꯨꯠ ꯀꯂꯥꯡ ꯀꯩꯊꯦꯟꯁꯤꯗꯗꯤ ꯐꯪꯗꯕ ꯂꯣꯏꯅ ꯑꯃꯇ ꯂꯩꯇꯕꯅꯦ ꯅꯪꯒꯤ ꯒ꯭ꯔꯣꯁꯥꯔꯤ ꯀꯔꯤ ꯀꯔꯥ ꯗꯔꯀꯥꯔ ꯑꯣꯏꯕ ꯂꯩꯔꯒꯗꯤ ꯑꯗꯨꯝ ꯉꯥ ꯑꯣꯏꯔꯝꯅꯤꯅ ꯍꯋꯥꯏ ꯆꯦꯡꯋꯥꯏꯗꯤ ꯀꯥ ꯍꯦꯟꯅ ꯗꯔꯀꯥꯔ ꯑꯣꯏꯔꯔꯣꯏ ꯅꯠꯇ꯭ꯔꯥ ꯑꯗꯣ ꯊꯥꯎꯒꯨꯝꯕ ꯊꯨꯝ ꯅꯠꯇ꯭ꯔ ꯆꯤꯅꯤ ꯑꯗꯒꯤ ꯃꯁꯥꯂꯥ ꯀꯔꯤ ꯀꯔꯥ ꯃꯔꯨ ꯃꯔꯥꯡ ꯂꯩꯗꯅ ꯑꯗꯨ ꯂꯣꯏꯅꯃꯛ ꯑꯁꯤꯗꯁꯨ ꯑꯗꯨꯝ ꯐꯪꯕꯅꯤ

ꯑꯣ ꯎꯝ ꯍꯣꯏ ꯍꯣꯏ ꯍꯣꯏ ꯑꯗꯨꯃꯒ ꯍꯥꯞꯆꯔꯒꯦ ꯑꯣ ꯑꯗꯨꯗꯤ ꯍꯣꯔꯦꯟ ꯑꯗꯨꯝ ꯑꯩ ꯐꯣꯟꯁꯦ ꯂꯧꯅꯔꯒ ꯅꯝꯕꯔꯁꯦ ꯂꯧꯅꯔꯒ ꯑꯦꯗ꯭ꯔꯦꯁꯇꯨ ꯑꯗꯨꯝ ꯍꯥꯏꯅꯔꯒ ꯍꯌꯦꯡ ꯂꯥꯛꯑꯝꯗꯥꯏꯗ ꯑꯩꯈꯣꯏꯒꯤ ꯊꯤꯟꯕꯒꯤ ꯊꯕꯛ ꯇꯧꯕ ꯃꯤꯁꯤꯗ ꯄꯤꯒ꯭ꯔꯒꯀꯣ ꯑꯗꯨꯝ ꯐꯥꯎꯅꯔꯁꯤꯅꯦꯀꯣ ꯏꯕꯨꯡꯉꯣ ꯑꯣ ꯐꯔꯦ ꯐꯔꯦ ꯑꯗꯨꯗꯤ ꯊꯝꯃꯒꯦꯀꯣ